ꯑꯧ ꯑꯧ ꯑꯣ ꯀꯩꯅꯣꯅꯦ ꯃꯣꯔꯥ ꯈꯤꯇꯪ ꯂꯩꯖꯒꯦ ꯑꯧ ꯑꯧ ꯑꯧ ꯎꯝ ꯎꯝ ꯑꯗꯣ ꯃꯣꯔꯥ ꯐꯨꯠꯈꯥꯏ ꯋꯥꯡꯕꯅꯦ ꯐꯤꯠ ꯑꯃ ꯋꯥꯡꯕꯅꯦ ꯑꯗꯨ ꯈꯤꯇꯪ ꯄꯤꯁꯇꯤ ꯐꯤꯠꯈꯥꯏ ꯋꯥꯡꯕꯗꯨꯅ ꯇꯔꯥꯃꯉꯥ ꯄꯥꯝꯃꯦ ꯑꯧ ꯑꯧ ꯐꯤꯠ ꯑꯃ ꯋꯥꯡꯕꯗꯨꯅ ꯀꯨꯟꯃꯨꯛꯇꯤ ꯄꯥꯝꯃꯦ ꯌꯥꯝꯅ ꯂꯧꯕꯅꯤꯅ ꯃꯃꯟꯗꯣ ꯈꯔ ꯇꯥꯕ ꯌꯥꯔꯣꯏꯗ꯭ꯔꯣ ꯀꯃꯤꯁꯟ ꯑꯧ ꯑꯧ ꯑꯧ ꯑꯧ ꯑꯥ

ꯍꯣꯏ ꯑꯧ ꯎꯝ ꯍꯣꯏ ꯃꯣꯔꯥꯗꯣ ꯂꯤꯅ ꯂꯣꯟꯕꯗꯣ ꯑꯧ ꯑꯗꯨ ꯄꯥꯝꯃꯤꯅꯦ ꯎꯝ ꯎꯝ ꯑꯧ ꯑꯧ ꯃꯃꯟ ꯀꯌꯥꯃꯨꯛ ꯂꯩꯕ ꯑꯗꯨꯅ ꯎꯝ ꯎꯝ ꯎꯝ ꯎꯝ ꯑꯧ ꯑꯧ ꯎꯝ ꯑꯧ ꯍꯣꯏ ꯑꯃꯨꯛ ꯀꯩꯅꯣꯝꯇꯒ ꯍꯥꯏꯒꯦ ꯗꯥꯏꯅꯤꯡ ꯁꯦꯠꯀꯤ ꯆꯧꯀ꯭ꯔꯤ ꯅꯠꯇꯕ ꯑꯩꯈꯣꯏ ꯃꯣꯔꯥ ꯂꯤꯅ ꯁꯥꯕꯗꯣ ꯐꯤꯠ ꯑꯅꯤ ꯃꯈꯥꯏ ꯑꯅꯤꯒꯤ ꯆꯥꯡꯗꯣ ꯀꯌꯥꯃꯨꯛ ꯂꯩꯒꯦ ꯎꯝ ꯎꯝ ꯑꯥ ꯎꯝ ꯎꯝ ꯑꯧ ꯎꯝ ꯃꯥꯅꯦ ꯑꯧ ꯑꯧ ꯑꯧ ꯑꯥ ꯑꯩꯈꯣꯏꯒꯤ ꯏꯃꯥꯟꯅꯕꯒꯤ ꯃꯣꯏ ꯌꯨꯝ ꯁꯪꯒꯥꯒꯗꯕ ꯍꯟꯗꯛ ꯊꯥꯅꯨꯡꯗ ꯌꯨꯝ ꯑꯍꯨꯝ ꯃꯔꯤ ꯂꯩꯌꯦ ꯃꯣꯏꯁꯨ ꯗꯥꯏꯅꯤꯡ ꯁꯦꯠꯀꯤꯗꯣ ꯍꯧꯖꯤꯛꯀꯤ ꯂꯤꯅ ꯁꯥꯕ ꯃꯣꯔꯥꯗꯣ ꯑꯗꯨ ꯊꯥꯅꯤꯡꯉꯤ ꯍꯥꯏꯌꯦ ꯑꯗꯨ ꯃꯣꯏꯁꯨ ꯌꯥꯝꯗ꯭ꯔꯕꯗ ꯇꯔꯦꯠ ꯇꯔꯦꯠꯃꯨꯛꯀꯤ ꯆꯥꯡ ꯌꯨꯝ ꯃꯔꯤ ꯃꯉꯥꯗꯤ ꯂꯧꯅꯤꯡꯉꯥꯏ ꯂꯩ ꯄꯨꯂꯞ ꯂꯧꯔꯒꯗꯤ ꯀꯃꯤꯁꯟ ꯈꯔ ꯎꯝ ꯎꯝ ꯑꯧ ꯍꯣꯏ ꯎꯝ ꯍꯣꯏ ꯍꯣꯏ ꯎꯝ ꯎꯝ ꯍꯣꯏ

ꯑꯧ ꯑꯧ ꯑꯧ ꯑꯧ ꯎꯝ ꯑꯥ ꯑꯥ ꯎꯝ ꯑꯣ ꯑꯥ ꯑꯣ ꯑꯗꯨꯒꯤ ꯆꯥꯟꯁꯇꯨꯝꯗꯗꯤ ꯌꯦꯡꯉꯣ ꯍꯟꯗꯛꯀꯤ ꯑꯦꯄ꯭ꯔꯤꯜꯗ ꯌꯨꯝ ꯃꯔꯤꯗꯨꯒꯤ ꯃꯉꯥ ꯃꯉꯥꯗꯣ ꯌꯥꯔꯒꯗꯤ ꯑꯍꯤꯡ ꯍꯥꯏꯗꯤ ꯃꯇꯝ ꯄꯤꯗꯅ ꯈꯔ ꯑꯝꯇ ꯍꯣꯠꯅꯕꯤꯔꯣꯅꯦ ꯅꯪꯅꯕꯗꯣ ꯎꯝ ꯍꯣꯏ ꯍꯣꯏ ꯑꯣ ꯑꯣ ꯍꯣꯏ ꯍꯣꯏ ꯍꯣꯏ ꯉꯝꯅꯕ ꯀꯟꯅ ꯍꯣꯠꯅꯕꯤꯔꯣ ꯑꯧ ꯑꯧ ꯍꯧꯖꯤꯛꯁꯦ ꯑꯧ ꯇꯥꯏꯌꯦ ꯑꯧ ꯍꯣꯏ ꯍꯣꯠꯅꯕꯤꯔꯣ ꯑꯗꯨꯒ ꯍꯧꯖꯤꯛꯀꯤ ꯃꯣꯔꯥ ꯀꯩꯅꯣꯗꯨꯗꯤ ꯍꯟꯗꯛꯀꯤ ꯅꯣꯡ ꯅꯤꯅꯤꯁꯤꯗ ꯈꯔ ꯅꯪꯍꯟꯕꯤꯔꯛꯑꯣ ꯑꯗꯨꯒ ꯑꯩ ꯖꯤ ꯄꯦꯗ ꯄꯩꯁꯥꯗꯣ ꯑꯗꯨꯝ ꯀꯥꯞꯄꯛꯑꯒꯦ ꯑꯣ ꯑꯩꯒꯤ ꯐꯣꯟ ꯅꯝꯕꯔꯗꯣ ꯑꯗꯨꯝ ꯎꯝ ꯋꯥꯆꯞꯇ ꯀꯥꯞꯄꯛꯑꯒꯦ ꯑꯗꯨꯒ ꯑꯗꯨꯝ ꯇꯧꯕꯤꯔꯛꯑꯣ ꯍꯣꯏ ꯍꯣꯏ ꯍꯣꯏ ꯐꯔꯦ ꯐꯔꯦ ꯍꯣꯏ ꯍꯣꯏ ꯎꯝ ꯐꯔꯦ